ꯑꯩꯍꯥꯛꯅ ꯆꯥꯛ ꯊꯣꯡꯕ ꯅꯠꯇ꯭ꯔꯒ ꯆꯥꯅꯕ ꯆꯥꯅ ꯊꯛꯅꯕ ꯁꯤꯜꯂꯥꯡꯕ ꯃꯇꯝꯗ ꯑꯩꯈꯣꯏꯒꯤ ꯊꯥꯖꯅꯕ ꯂꯩ ꯃꯗꯨꯗꯤ ꯑꯩꯈꯣꯏꯅ ꯆꯥꯛ ꯊꯣꯡꯕ ꯃꯇꯝꯗ ꯆꯥꯛ ꯊꯣꯡꯐꯝ ꯆꯥꯛꯁꯪ ꯑꯗꯨ ꯑꯩꯈꯣꯏꯅ ꯂꯨꯅꯥꯟꯅ ꯇꯔꯨ ꯇꯌꯥꯟꯅ ꯁꯦꯡꯗꯣꯛꯄ ꯁꯤꯠꯇꯣꯛꯄ ꯗꯔꯀꯥꯔ ꯑꯣꯏ ꯑꯗꯨꯒ ꯀꯣꯜꯂꯤꯛ ꯅꯥꯟꯅ ꯂꯨꯅ ꯐꯦꯡꯗꯣꯛ ꯆꯥꯝꯊꯣꯛꯑꯒ ꯆꯥꯛ ꯊꯣꯡꯕ ꯌꯦꯟꯁꯥꯡ ꯊꯣꯡꯕ ꯗꯔꯀꯥꯔ ꯑꯣꯏ ꯑꯗꯨꯒ ꯑꯩꯈꯣꯏꯅ ꯆꯥꯕ ꯃꯇꯝꯗ ꯑꯩꯈꯣꯏꯒꯤ ꯑꯍꯜ ꯂꯃꯟꯁꯤꯡꯒꯤ ꯑꯍꯥꯟꯕꯗ ꯃꯈꯣꯏꯒꯤ ꯍꯥꯟꯅ ꯑꯍꯜ ꯂꯃꯟ ꯌꯥꯎꯗ꯭ꯔꯒꯁꯨ ꯃꯈꯣꯏꯒꯤ ꯍꯥꯟꯅ ꯈꯤꯟꯒꯠꯄ ꯃꯔꯝ ꯆꯥꯅ ꯂꯨꯅ ꯅꯥꯟꯅ ꯊꯝꯕ ꯑꯗꯨꯒ ꯑꯩꯈꯣꯏꯅ ꯀꯣꯟꯅ ꯑꯃꯨꯛ ꯆꯥꯕ ꯃꯈꯣꯏꯒꯤ ꯈꯤꯟꯒꯠꯈ꯭ꯔꯕ ꯃꯇꯨꯡꯗ ꯀꯔꯤꯒꯨꯝꯕ ꯃꯈꯣꯏꯒꯤ ꯈꯤꯟꯈꯠꯇꯕ ꯈꯤꯜꯂꯒ ꯊꯝꯗꯕ ꯑꯁꯤꯅ ꯑꯩꯈꯣꯏꯒꯤ ꯑꯍꯟꯒꯤ ꯃꯆꯥ ꯃꯁꯨ ꯑꯩꯈꯣꯏꯒꯤ ꯂꯨꯈꯥꯛ ꯆꯒꯨꯝ ꯆꯥꯕ ꯑꯣꯏꯅ ꯍꯦꯛ ꯊꯥꯖꯅꯕ ꯃꯔꯝ ꯑꯗꯨꯅ ꯑꯩꯈꯣꯏꯅ ꯑꯍꯟꯁꯤꯡ ꯆꯥꯛ ꯄꯨꯟꯅ ꯆꯥꯃꯤꯟꯅꯕꯗ ꯌꯥꯎꯗꯕ ꯃꯔꯨ ꯑꯣꯏꯕ ꯑꯩꯈꯣꯏꯒꯤ ꯑꯍꯜ ꯂꯃꯟꯁꯤꯡꯒꯤ ꯍꯥꯟꯅ ꯂꯨꯅ ꯅꯥꯟꯅ ꯇꯌꯥꯔ ꯇꯧꯔꯒ ꯃꯈꯣꯏꯒꯤꯗꯃꯛꯇ ꯊꯝꯕꯤꯕ ꯑꯁꯤ ꯑꯩꯈꯣꯏꯒꯤ ꯗꯔꯀꯥꯔ ꯑꯣꯏ ꯑꯗꯨꯒ ꯑꯩꯈꯣꯏꯅ ꯆꯥꯕ ꯃꯇꯝꯗ ꯑꯩꯈꯣꯏꯅ ꯆꯥꯒꯗꯧꯔꯤꯕ ꯀꯣꯜꯂꯤꯛ ꯄꯨꯈꯝ ꯇꯦꯡꯀꯣꯠꯁꯤꯡ ꯑꯗꯨ ꯑꯩꯈꯣꯏꯅ ꯂꯨꯅ ꯅꯥꯟꯅ ꯁꯦꯡꯗꯣꯛꯂꯒ ꯆꯥꯛ ꯆꯥꯕ ꯗꯔꯀꯥꯔ ꯑꯣꯏ ꯑꯗꯨꯒ ꯑꯩꯈꯣꯏꯅ ꯆꯥꯛꯁꯤ ꯄꯪꯆꯥꯏ ꯆꯥꯏꯗꯕꯤꯗ ꯆꯥꯕ ꯇꯔꯨ ꯇꯌꯥꯟꯅ ꯅꯥꯟꯅ ꯑꯩꯅ ꯆꯥꯔꯤꯕ ꯆꯥꯛ ꯑꯗꯨ ꯂꯦꯝꯍꯧꯔꯒꯁꯨ ꯑꯇꯣꯞꯄ ꯃꯤꯅ ꯆꯥꯕꯗ ꯍꯪꯒꯣꯏꯗꯅꯕꯒꯤ ꯃꯑꯣꯡꯗ ꯍꯦꯛ ꯆꯥꯕ ꯑꯁꯤꯁꯨ ꯑꯩꯈꯣꯏꯒꯤ ꯌꯥꯝꯅ ꯃꯔꯨ ꯑꯣꯏꯕ ꯆꯥꯕ ꯊꯛꯄꯒꯤ ꯃꯈꯜ ꯑꯃꯅꯤ ꯃꯔꯝ ꯑꯁꯤꯅ ꯆꯥꯕ ꯊꯛꯄ ꯍꯥꯏꯕꯁꯤ ꯌꯥꯝ ꯂꯨꯅ ꯅꯥꯟꯅ ꯀꯦꯅ ꯃꯧꯅ ꯆꯥꯕꯅ ꯍꯦꯟꯅ ꯐꯩ